ꯍꯂꯣ ꯑ ꯍꯥꯏꯕꯤꯌꯨ ꯑ ꯍꯥꯏꯕꯤꯌꯨ ꯍꯥꯏꯕꯤꯌꯨ ꯑꯧ ꯃꯥꯅꯦ ꯅꯨꯡꯕꯤ ꯆꯗꯨ ꯄꯥꯝꯕꯤꯕ ꯑꯣꯏꯕꯔꯥ ꯍꯣꯏ ꯂꯩꯕꯤꯌꯨ ꯃꯥꯒꯤ ꯁꯥꯏꯁꯁꯨ ꯑꯗꯨꯝ ꯂꯩꯌꯦꯕꯀꯣ ꯀꯦ ꯖꯤ ꯆꯟꯕ ꯑꯗꯨꯒ ꯀꯦ ꯖꯤ ꯑꯅꯤ ꯆꯟꯕ ꯀꯦ ꯖꯤ ꯃꯉꯥ ꯆꯟꯕ ꯑꯗꯨꯝ ꯃꯥꯒꯤ ꯁꯥꯏꯁ ꯇꯣꯉꯥꯟ ꯇꯣꯉꯥꯟ ꯂꯩꯌꯦꯕ ꯑꯗꯣ ꯁꯣꯝꯅ ꯄꯥꯝꯕꯤꯔꯤꯁꯦ ꯀꯦ ꯖꯤ ꯀꯌꯥ ꯆꯟꯕ ꯑꯣꯏꯗꯣꯏꯅꯣ ꯍꯥꯏꯕꯤꯔꯛꯑꯣ ꯎꯝ ꯍꯣꯏ ꯍꯣꯏ ꯑ ꯍꯣꯏ ꯀꯦꯖꯤꯒꯤ ꯃꯇꯨꯡꯏꯟꯅ ꯂꯩꯌꯦ ꯑꯗꯨ ꯁꯣꯝꯁꯦ ꯑꯔꯥꯞꯄ ꯃꯐꯝꯗꯒꯤ ꯑꯣꯏꯕꯤ ꯇꯥꯔꯒꯗꯤ ꯑꯩꯈꯣꯏꯅ ꯑꯗꯨꯝ ꯗꯤꯁꯀꯥꯎꯟꯁꯨ ꯄꯤꯖꯒꯅꯤꯗ ꯑꯗꯨꯝ ꯄꯤꯁ ꯀꯌꯥ ꯂꯧꯕꯤꯒꯗꯕꯅꯣ ꯑꯗꯨꯁꯨ ꯈꯪꯖꯅꯤꯡꯕ

ꯑ ꯄ꯭ꯔꯥꯏꯁꯁꯤ ꯑꯗꯨꯝ ꯏꯃꯥꯟꯅꯕꯤꯅ ꯂꯧꯒꯦ ꯍꯥꯏꯔꯕꯅꯤꯅ ꯑꯗꯨꯝ ꯍꯣꯡꯅ ꯄꯤꯖꯒꯅꯤꯗ ꯑꯗꯨꯝ ꯏꯁꯥ ꯂꯥꯛꯄꯤꯔꯒꯁꯨ ꯄꯣꯠꯇꯣ ꯌꯦꯡꯕꯤꯔꯦꯗꯅ ꯑꯗꯨꯒ ꯄ꯭ꯔꯥꯏꯁꯇꯨꯁꯨ ꯑꯗꯨꯝ ꯉꯥꯡꯅꯁꯤ ꯀꯩꯁꯨ ꯀꯥꯏꯗꯦ ꯑꯩꯅ ꯇꯦꯟ ꯄꯥꯔꯁꯦꯟ ꯑꯗꯨꯝ ꯄꯤꯕꯤꯒꯅꯤ ꯑ ꯍꯣꯏ ꯗꯤꯂꯤꯚꯔꯤ ꯈꯨꯗꯣꯡꯆꯥꯕꯁꯨ ꯑꯗꯨꯝ ꯂꯩꯒꯅꯤꯕꯀꯣ ꯑꯗꯣ ꯁꯣꯝꯅ ꯄꯥꯝꯕꯤꯔꯒꯗꯤ ꯑꯦꯗ꯭ꯔꯦꯁ ꯑꯗꯨꯝ ꯍꯥꯏꯕꯤꯔꯛꯑꯣ ꯃꯦꯁꯦꯁꯇ ꯑꯣꯏꯔꯒꯁꯨ ꯑꯗꯨꯝ ꯊꯥꯕꯤꯔꯛꯑꯣ ꯑꯩꯒꯤ ꯅꯝꯕꯔꯁꯤꯗ ꯁꯣꯝꯒꯤ ꯑꯦꯗ꯭ꯔꯦꯁꯇꯨꯗꯤ ꯑꯗꯨꯝ ꯆꯨꯝꯅ ꯍꯥꯏꯕꯤꯌꯨꯕꯀꯣ ꯑꯩꯈꯣꯏꯒꯤ ꯗꯤꯂꯤꯚꯔꯤ ꯕꯣꯏꯅ ꯆꯠꯄ ꯃꯇꯝꯗ ꯑꯗꯨꯝ ꯍꯦꯛꯇ ꯏꯔꯥꯏ ꯂꯥꯏꯅ ꯈꯪꯕ ꯉꯝꯅꯕ ꯑꯣ ꯁꯣꯝꯒꯤ ꯅꯝꯕꯔꯁꯦ ꯋꯥꯆꯦꯞꯀꯨꯝꯕ ꯁꯤꯖꯤꯟꯅꯕꯤꯕ ꯅꯝꯕꯔ ꯑꯣꯏꯕꯤꯕ꯭ꯔꯥ ꯌꯥꯏꯌꯦ ꯀꯩꯁꯨ ꯀꯥꯏꯗꯦ ꯑꯗꯨꯝ ꯑꯄꯥꯝꯕꯗꯣ ꯈꯟꯕꯤꯔꯣ ꯑꯗꯨꯒ ꯑꯩꯈꯣꯏꯗꯁꯨ ꯇꯤꯛ ꯇꯧꯔꯒꯅꯦ ꯑꯗꯨꯝ ꯍꯥꯏꯕꯤꯔꯛꯑꯣ ꯑꯩꯈꯣꯏꯅꯁꯨ ꯍꯦꯛ ꯌꯦꯡꯕꯗ ꯈꯪꯕ ꯉꯝꯅꯕꯒꯤꯗꯃꯛꯇ ꯑꯗꯣ ꯃꯦꯝ ꯈꯣꯏꯅ ꯄꯣꯠ ꯂꯩꯕꯤꯕ ꯃꯇꯝꯗꯀꯣ ꯏꯁꯥ ꯂꯥꯛꯑꯒ ꯍꯦꯟꯅ ꯈꯟꯕꯗꯨꯅꯗꯤ ꯌꯥꯝꯅꯗꯤ ꯍꯦꯟꯅ ꯐꯩ ꯑꯗꯣ ꯀꯩꯒꯨꯝꯕ ꯑꯗꯨꯝ ꯄꯣꯠꯇꯨꯅ ꯇ꯭ꯔꯦꯕꯦꯜ ꯇꯧꯕꯒꯤ ꯇ꯭ꯔꯦꯕꯦꯂꯤꯡꯒꯤ ꯆꯥꯔꯖꯁꯨ ꯑꯗꯨꯝ ꯈꯔꯗꯤ ꯂꯥꯛꯀꯅꯤ ꯑꯗꯣ ꯏꯃꯥꯟꯅꯕꯤꯁꯦ ꯑꯍꯥꯟꯕ ꯑꯣꯏꯅ ꯑꯣꯔꯗꯔ ꯇꯧꯕꯤꯔꯛꯄꯅꯤꯅ ꯑꯩꯅ ꯆꯥꯔꯖꯇꯨꯗꯤ ꯂꯧꯖꯔꯔꯣꯏꯒꯦꯀꯣ ꯍꯣꯏꯌꯦ ꯌꯥꯝ ꯅꯨꯡꯉꯥꯏꯖꯩ ꯑ ꯌꯥꯝ ꯅꯨꯡꯉꯥꯏꯖꯩ ꯑꯗꯣ ꯃꯦꯗꯥꯝꯍꯣꯏꯅ ꯑꯗꯨꯝ ꯑꯇꯣꯞꯄ ꯃꯦꯗꯥꯝꯒꯤ ꯑꯦꯔꯤꯌꯥꯗꯁꯨꯀꯣ ꯄꯣꯠꯁꯦ ꯄꯥꯝꯕꯤꯕ ꯂꯩꯇꯥꯔꯒꯗꯤ ꯑꯗꯨꯝ ꯑꯣꯔꯗꯔ ꯇꯧꯕꯤꯔꯛꯑꯣ ꯑꯩꯈꯣꯏ ꯑꯗꯨꯝ ꯃꯁꯦꯟ ꯄꯥꯎ ꯐꯥꯎꯅꯔꯒ ꯄꯣꯠꯇꯣ ꯗꯤꯂꯤꯚꯔꯤꯒꯤ ꯀꯩꯅꯣ ꯂꯩꯕꯅꯤꯅꯕꯀꯣ ꯑꯗꯨꯝ ꯌꯥꯅꯤ ꯍꯥꯏꯕꯤꯔꯛꯑꯣ ꯑꯩ ꯑꯗꯨꯝ ꯄꯣꯠꯇꯣ ꯊꯥꯖꯔꯛꯀꯦ ꯍꯣꯏ ꯍꯣꯏ ꯍꯣꯏ ꯃꯦꯝꯒꯤꯗꯃꯛꯇꯁꯨ ꯑꯩꯅ ꯇꯣꯉꯥꯟꯅ ꯏꯁꯄꯦꯁꯦꯜ ꯑꯣꯏꯕ ꯒꯤꯞ ꯑꯃꯁꯨ ꯇꯧꯖꯒꯦ ꯑꯣ ꯐꯔꯦ ꯑꯗꯨꯗꯤ ꯃꯦꯗꯥꯝ ꯃꯇꯨꯡꯗꯁꯨ ꯑꯗꯨꯝ ꯑꯣꯔꯗꯔ ꯇꯧꯕꯤꯔꯛꯑꯣ ꯌꯥꯝ ꯅꯨꯡꯉꯥꯏꯖꯔꯦꯀꯣ ꯎꯝ ꯍꯣꯏ ꯍꯣꯏ ꯍꯣꯏ ꯌꯥꯝ ꯅꯨꯡꯉꯥꯏ ꯃꯦꯝ ꯊꯦꯡꯀ꯭ꯌꯨ